ꯇꯨꯡꯗ ꯃꯅꯤꯄꯨꯔꯤ ꯂꯣꯟ ꯑꯁꯤꯕꯨ ꯃꯇꯧ ꯀꯔꯝꯅ ꯊꯥꯛ ꯋꯥꯡꯍꯟꯅ ꯑꯃꯁꯨꯡ ꯌꯣꯛꯈꯠꯄ ꯉꯝꯒꯅꯤ ꯍꯥꯏꯔꯒꯗꯤ ꯑꯩꯈꯣꯏꯅ ꯃꯅꯤꯄꯨꯔꯤ ꯂꯣꯟ ꯑꯁꯤ

ꯁ꯭ꯀꯨꯜ ꯇꯝꯕ ꯍꯧꯕ ꯃꯇꯝꯗ ꯑꯉꯥꯡ ꯈꯨꯗꯤꯡꯃꯛ ꯃꯅꯤꯄꯨꯔꯤ ꯂꯣꯟ ꯑꯁꯤ ꯇꯝꯕꯤꯒꯗꯕꯅꯤ ꯃꯃꯥ ꯂꯣꯟ ꯃꯃꯥ ꯂꯣꯟ ꯃꯅꯤꯄꯨꯔꯤ ꯑꯣꯏꯕ ꯑꯃꯁꯨꯡ ꯃꯃꯥ ꯂꯣꯟ ꯃꯅꯤꯄꯨꯔꯤ ꯑꯣꯏꯗꯕ ꯑꯉꯥꯡꯁꯤꯡ ꯆꯞ ꯃꯥꯟꯅꯅ ꯁ꯭ꯀꯨꯜꯁꯤꯡꯗ ꯃꯅꯤꯄꯨꯔꯤ ꯂꯣꯟ ꯑꯁꯤ ꯁꯕꯖꯦꯛ ꯑꯃ ꯑꯣꯏꯅ ꯍꯧꯖꯤꯛꯁꯨ ꯌꯥꯎꯔꯤ ꯑꯗꯨꯒ ꯌꯥꯎꯕ ꯁꯤꯒꯤꯁꯨ ꯃꯊꯛꯇ ꯍꯦꯟꯅ ꯃꯥꯏ ꯄꯥꯛꯅ ꯑꯗꯒꯤ ꯊꯋꯥꯏ ꯌꯥꯎꯅ ꯑꯉꯥꯡꯁꯤꯡꯅ ꯄꯥꯅꯅꯕꯒꯤꯗꯃꯛꯇ ꯃꯅꯤꯄꯨꯔꯤꯒꯤ ꯑꯣꯖꯥꯁꯤꯡ ꯇ꯭ꯔꯦꯅꯤꯡ ꯄꯤꯒꯗꯕꯅꯤ ꯑꯗꯨꯒ ꯃꯅꯤꯄꯨꯔꯤ ꯂꯣꯟ ꯑꯁꯤ ꯀꯝꯄꯜꯁꯔꯤ ꯑꯣꯏꯅ ꯑꯉꯥꯡ ꯈꯨꯗꯤꯡꯃꯛꯅ ꯉꯥꯡꯒꯗꯕꯅꯤ ꯁ꯭ꯀꯨꯜꯗ ꯑꯗꯨꯒ ꯂꯝꯕꯤꯗ ꯁꯣꯔꯣꯛꯇ ꯕꯖꯥꯔꯗ ꯃꯥꯔꯀꯦꯠꯇ ꯂꯣꯟ ꯑꯁꯤ ꯃꯅꯤꯄꯨꯔꯗ ꯈꯨꯟꯗꯥꯔꯤꯕ ꯀꯝꯃꯨꯅꯤꯇꯤ ꯈꯨꯗꯤꯡꯃꯛꯅ ꯃꯦꯗꯤꯌꯝ ꯑꯣꯐ ꯂꯦꯡꯒ꯭ꯋꯦꯖꯁꯤ ꯃꯅꯤꯄꯨꯔꯤ ꯑꯣꯏꯅ ꯉꯥꯡꯒꯗꯕꯅꯤ ꯃꯐꯝ ꯈꯨꯗꯤꯡꯃꯛꯇ ꯆꯠꯄ ꯃꯇꯝꯗ ꯑꯗꯨꯒ ꯑꯁꯤꯒꯤꯁꯨ ꯃꯊꯛꯇ ꯃꯅꯤꯄꯨꯔꯤ ꯂꯣꯟ ꯑꯁꯤ ꯍꯦꯟꯅ ꯆꯥꯎꯈꯠꯅꯅꯕꯒꯤꯗꯃꯛꯇ ꯇꯨꯡꯗ ꯐ꯭ꯌꯨꯆꯔ ꯖꯦꯅꯦꯔꯦꯁꯟꯗ ꯃꯅꯤꯄꯨꯔꯤꯒꯤ ꯂꯣꯟ ꯑꯁꯤ ꯂꯩꯍꯧꯅꯅꯕꯒꯤꯗꯃꯛꯇ ꯃꯥꯡꯈꯤꯒꯗꯕꯗꯒꯤ ꯀꯟꯕ ꯉꯝꯅꯕꯒꯤꯗꯃꯛꯇ ꯑꯩꯈꯣꯏꯅ ꯃꯅꯤꯄꯨꯔꯤ ꯂꯣꯟ ꯑꯁꯤ ꯅꯩꯅꯕ ꯊꯤꯖꯤꯟꯕ ꯔꯤꯁ꯭ꯔꯁ ꯇꯧꯕ ꯗꯔꯀꯥꯔ ꯇꯥꯏ ꯑꯩꯈꯣꯏꯅ ꯍꯧꯖꯤꯛ ꯃꯅꯤꯄꯨꯔꯤ ꯂꯣꯟꯒꯤꯗꯃꯛꯇ ꯔꯤꯁ꯭ꯔꯁ ꯇꯧꯒꯦ ꯍꯥꯏꯔꯒꯗꯤ ꯃꯅꯤꯄꯨꯔꯤ ꯌꯨꯅꯤꯕꯔꯁꯤꯇꯤ ꯑꯩꯈꯣꯏꯅ ꯔꯤꯁ꯭ꯔꯁ ꯇꯧꯕ ꯌꯥꯏ ꯍꯧꯖꯤꯛ ꯍꯧꯖꯤꯛꯀꯤ ꯑꯣꯏꯅ ꯑꯗꯨꯕꯨ ꯍꯦꯟꯅ ꯃꯐꯝ ꯈꯨꯗꯤꯡꯃꯛꯇ ꯁꯤꯟꯕ ꯊꯨꯡꯅ ꯂꯣꯟ ꯑꯁꯤ ꯌꯧꯅꯕꯒꯤꯗꯃꯛꯇ ꯃꯅꯤꯄꯨꯔꯗ ꯂꯩꯔꯤꯕ ꯀꯣꯂꯦꯖ ꯈꯨꯗꯤꯡꯃꯛ ꯍꯥꯏꯔꯤꯕ ꯃꯅꯤꯄꯨꯔꯤ ꯗꯤꯄꯥꯔꯠꯃꯦꯟꯁꯤꯡꯗ ꯑꯩꯈꯣꯏꯅ ꯄꯤ ꯍꯩꯁ ꯗꯤ ꯐꯥꯎꯕ ꯇꯧꯕ ꯌꯥꯕꯒꯤ ꯈꯨꯗꯣꯡ ꯆꯥꯕꯁꯤ ꯃꯅꯤꯄꯨꯔ ꯌꯨꯅꯤꯕꯔꯁꯤꯇꯤꯒꯤ ꯃꯈꯥꯗ ꯂꯩꯔꯤꯕ ꯀꯣꯂꯦꯖ ꯈꯨꯗꯤꯡꯃꯛꯇ

ꯐꯦꯁꯤꯂꯤꯇꯤ ꯑꯁꯤ ꯐꯪꯍꯟꯒꯗꯕꯅꯤ ꯑꯗꯨꯒ ꯏꯕꯟ ꯑꯇꯣꯞꯄ ꯃꯄꯥꯟꯒꯤ ꯂꯝꯒꯤ ꯌꯨꯅꯤꯕꯔꯁꯤꯇꯤꯁꯤꯡꯅꯁꯨ ꯃꯅꯤꯄꯨꯔꯤ ꯗꯤꯄꯥꯔꯠꯃꯦꯟ ꯍꯥꯡꯗꯨꯅ ꯃꯈꯣꯏꯗ ꯃꯅꯤꯄꯨꯔꯤ ꯂꯣꯟ ꯑꯁꯤ ꯔꯤꯁ꯭ꯔꯁ ꯇꯧꯅꯅꯕ ꯇꯝꯅꯅꯕ ꯑꯩꯈꯣꯏꯅ ꯈꯨꯗꯣꯡ ꯆꯥꯕ ꯄꯤꯅꯅꯕ ꯍꯣꯠꯅꯒꯗꯕꯅꯤ ꯑꯗꯨꯒ ꯃꯄꯥꯟ ꯂꯝꯒꯤ ꯃꯤꯑꯣꯏꯁꯤꯡꯗꯁꯨ ꯃꯅꯤꯄꯨꯔꯤ ꯂꯣꯟ ꯑꯁꯤ ꯑꯩꯈꯣꯏꯅ ꯑꯦꯛꯁꯄꯣꯁ ꯇꯧꯒꯗꯕꯅꯤ ꯃꯈꯣꯏꯗ ꯃꯅꯤꯄꯨꯔ ꯀꯜꯆꯔꯒꯤ ꯃꯔꯝꯗ ꯈꯪꯅꯤꯡꯕ ꯂꯩꯕ ꯃꯈꯩ ꯑꯩꯈꯣꯏꯅ ꯃꯅꯤꯄꯨꯔꯤ ꯂꯣꯟꯗ ꯑꯩꯈꯣꯏꯅ ꯃꯦꯒꯥꯖꯤꯟꯒꯨꯝꯕ ꯑꯗꯒꯤ ꯖꯔꯅꯦꯜꯒꯨꯝꯕ ꯐꯣꯡꯉꯒ ꯏꯪꯂꯤꯁ ꯃꯅꯤꯄꯨꯔꯤ ꯇ꯭ꯔꯥꯟꯁꯂꯦꯁꯟ ꯁꯨꯃꯥꯏꯅ ꯐꯣꯡꯉꯒ ꯃꯈꯣꯏꯗ ꯈꯪꯍꯟꯒꯗꯕꯅꯤ ꯁꯨꯃꯥꯏꯅ ꯇꯧꯔꯒꯗꯤ ꯑꯩꯈꯣꯏꯅ ꯃꯅꯤꯄꯨꯔꯤ ꯂꯣꯟ ꯑꯁꯤ ꯃꯥꯡꯈꯤꯒꯗꯕꯗꯒꯤ ꯀꯟꯕ ꯉꯝꯒꯅꯤ ꯇꯨꯡꯗ ꯍꯦꯟꯅ ꯆꯥꯎꯈꯠꯀꯅꯤ ꯍꯥꯏꯅ ꯈꯟꯖꯩ